ꯁꯦꯜ ꯍꯦꯞ ꯒ꯭ꯔꯨꯞꯀꯤ ꯃꯇꯥꯡꯗ ꯑꯩꯒꯤ ꯃꯣꯠ ꯍꯥꯏꯖꯧ ꯍꯥꯏꯕ ꯇꯥꯔꯒꯗꯤ ꯁꯦꯜ ꯍꯦꯞ ꯒ꯭ꯔꯨꯞ ꯑꯁꯦ ꯌꯥꯝꯅ ꯀꯥꯅꯩ ꯑꯩꯈꯣꯏ ꯅꯨꯄꯤ ꯑꯣꯏꯕꯤꯁꯤꯡꯒꯤꯗꯃꯛꯇꯗꯤ ꯃꯁꯤꯒꯤ ꯃꯇꯦꯡꯗꯒꯤ ꯑꯩꯈꯣꯏꯗ ꯀꯥꯅꯕ ꯀꯌꯥ ꯑꯃ ꯐꯪꯏ ꯃꯔꯨꯑꯣꯏꯅ ꯍꯥꯟꯅ ꯌꯨꯝꯗꯒꯤ ꯃꯄꯥꯟ ꯊꯣꯛꯂꯝꯗꯕ ꯀꯗꯥꯏꯗ ꯀꯔꯤ ꯇꯧꯔꯤ ꯈꯪꯉꯝꯗꯕꯗꯨ ꯁꯦꯜ ꯍꯦꯞ ꯒ꯭ꯔꯨꯞꯀꯤ ꯌꯥꯎꯕꯗꯒꯤ ꯈꯪꯂꯛꯏ ꯅꯨꯄꯤ ꯑꯣꯏꯕꯤꯁꯤꯡꯗ ꯊꯕꯛ ꯄꯤꯕꯒꯤ ꯑꯐꯕ ꯈꯨꯗꯣꯡꯆꯥꯕ ꯈꯔ ꯍꯥꯏꯖꯧ ꯍꯥꯏꯕ ꯇꯥꯔꯒꯗꯤ ꯁꯦꯜ ꯍꯦꯞ ꯒ꯭ꯔꯨꯞꯇ ꯂꯥꯛꯄ ꯑꯩꯈꯣꯏꯅ ꯇꯨꯡꯁꯤꯟꯖꯕ ꯁꯦꯟꯐꯝꯁꯤꯗꯒꯤ ꯑꯩꯈꯣꯏ ꯃꯁꯦꯟ ꯄꯨꯊꯣꯛꯅꯔꯒ ꯑꯩꯅ ꯑꯩꯅ ꯇꯧꯅꯤꯡꯕ ꯍꯥꯏꯔꯗꯤ ꯐꯤ ꯁꯥꯕ ꯑꯣꯏꯒꯦꯔ ꯉꯥꯅꯨ ꯌꯦꯟ ꯂꯣꯏꯕ ꯑꯣꯏꯒꯦꯔ ꯃꯁꯤꯗꯒꯤ ꯄꯨꯊꯣꯛꯄ ꯁꯦꯟꯗꯨꯅ ꯑꯩꯅ ꯉꯥꯅꯨ ꯂꯣꯏꯔꯦ ꯉꯥꯅꯨ ꯃꯆꯥ ꯂꯧꯔꯦ ꯉꯥꯅꯨ ꯂꯣꯏꯔꯦ ꯑꯩꯅ ꯂꯪ ꯂꯧꯔꯦ ꯀꯣꯟꯗ ꯐꯤ ꯁꯥꯔꯦ ꯑꯗꯨꯒ ꯑꯩ ꯕꯖꯥꯔꯗ ꯐꯤ ꯊꯥꯕ ꯍꯧꯔꯦ ꯉꯥꯅꯨ ꯂꯣꯏꯔꯦ ꯉꯥꯅꯨ ꯌꯣꯜꯂꯒ ꯆꯥꯎꯍꯜꯂꯒ ꯍꯥꯏꯕꯗꯤ ꯍꯥꯏꯔꯤꯕ ꯂꯧꯈꯤꯕ ꯁꯦꯟꯗꯝꯗꯨ ꯍꯟꯗꯅ ꯁꯤꯡꯖꯤꯟꯕ ꯉꯝꯕ ꯍꯥꯏꯕꯗꯤ ꯑꯇꯣꯞꯄꯗꯒꯤ ꯂꯧꯔꯨꯕꯗ ꯐꯪꯗꯕ ꯄꯩꯁꯥꯗꯨ ꯑꯩꯈꯣꯏ ꯁꯦꯜ ꯍꯦꯞ ꯒ꯭ꯔꯨꯞꯇꯒꯤ ꯐꯪꯏ ꯁꯦꯜ ꯍꯦꯞ ꯒ꯭ꯔꯨꯞꯇꯨꯒꯤ ꯁꯨꯃꯥꯏꯅ ꯑꯩꯈꯣꯏ ꯅꯨꯄꯤ ꯑꯣꯏꯕꯤꯁꯤꯡꯗ ꯃꯇꯦꯡ ꯐꯪꯏ ꯁꯤ ꯍꯥꯏꯅꯤꯡꯏ